ꯑꯥ ꯍꯜꯂꯣ ꯑꯥ ꯌꯨꯝ ꯂꯩꯌꯦ ꯑꯥ

ꯊꯕꯛꯄꯨꯗꯤ ꯂꯩꯇꯦꯗ ꯌꯥꯏꯅꯦ ꯆꯠꯂꯨꯁꯤꯅꯦ ꯀꯔꯤꯁꯨ ꯀꯥꯏꯗꯦꯅꯦ ꯎꯝ ꯑꯗꯨ ꯀꯗꯥꯏꯗꯅꯣ ꯍꯥꯏꯕ ꯃꯐꯝꯗꯤ ꯆꯥꯟꯗꯦꯜꯗ

ꯌꯥꯏꯌꯦ ꯍꯌꯦꯡ ꯍꯦꯛꯇ ꯆꯤꯟꯗꯦꯗ ꯌꯥꯏ ꯌꯥꯏ ꯀꯔꯤꯁꯨ ꯀꯥꯏꯗꯦ ꯄꯨꯜꯂꯨꯁꯦ ꯑꯥ ꯑꯥ ꯎꯝ ꯑꯩ ꯂꯩꯔꯤꯁꯤꯗꯤ

ꯌꯥꯏꯌꯦ ꯌꯥꯏꯌꯦ ꯆꯠꯃꯤꯟꯅꯔꯨꯁꯦ ꯀꯔꯤꯁꯨ ꯀꯥꯏꯗꯦ ꯍꯦꯛꯇ ꯍꯌꯦꯡ ꯍꯦꯛꯇ ꯎꯝ ꯎꯝ ꯍꯣꯏ ꯍꯣꯏ ꯍꯣꯏ